ꯃꯇꯝꯅ ꯆꯥꯎꯈꯠꯂꯛꯄꯒꯤ ꯃꯇꯨꯡ ꯏꯟꯅ ꯚꯥꯔꯠꯀꯤ ꯐꯦꯁꯟ ꯑꯁꯤ ꯑꯗꯨꯛꯀꯤ ꯃꯇꯤꯛ ꯍꯦꯟꯅ ꯍꯦꯟꯅ ꯐꯖꯕ ꯁꯛꯇꯝ ꯑꯃꯗ ꯂꯥꯛꯂꯤ ꯍꯥꯟꯅꯒ ꯆꯥꯡꯗꯝꯅꯕꯗ ꯐꯤꯖꯣꯜꯁꯤꯡ ꯑꯁꯤ ꯍꯣꯡꯂꯛꯂꯤ ꯍꯣꯡꯁꯨ ꯍꯣꯡꯂꯛꯈꯤꯅꯤ ꯍꯣꯡꯂꯛꯀꯗꯕꯒꯤ ꯃꯔꯝꯗꯤ ꯃꯤꯑꯣꯏꯕ ꯁꯃꯥꯖ ꯑꯁꯤꯅ ꯆꯥꯎꯈꯠꯂꯛꯄꯒꯤ ꯃꯇꯨꯡ ꯏꯟꯅ ꯐꯦꯁꯟ ꯍꯥꯏꯕꯁꯤ ꯅꯣꯡꯃ ꯅꯣꯡꯃꯒꯤ ꯐꯖꯕ ꯁꯛꯇꯝ ꯍꯣꯡꯂꯛꯀꯅꯤ ꯅꯣꯡꯆꯨꯞꯂꯣꯝꯒꯤ ꯐꯦꯁꯟꯗ ꯚꯥꯔꯠꯅ ꯐꯖ ꯐꯖꯔꯕ ꯏꯊꯤꯜ ꯀꯌꯥ ꯑꯃ ꯄꯤꯔꯤ ꯃꯈꯣꯏꯁꯤꯡ ꯑꯗꯨꯗꯤ ꯇ꯭ꯔꯦꯗꯤꯁꯟꯅꯦꯜꯗ ꯐꯖꯅ ꯁꯦꯠꯄ ꯅꯦꯆꯔꯒ ꯌꯥꯝꯅ ꯆꯥꯅꯅ ꯁꯦꯠꯄ ꯑꯁꯤꯒꯨꯝꯕ ꯀꯌꯥ ꯑꯁꯤꯅ ꯅꯣꯡꯆꯨꯞ ꯂꯝꯒꯤ ꯐꯦꯁꯟꯗ ꯚꯥꯔꯠꯀꯤ ꯐꯦꯁꯟ ꯑꯁꯤꯅ ꯑꯆꯧꯕ ꯏꯊꯤꯜ ꯑꯃ ꯄꯤꯔꯤ ꯑꯩꯍꯥꯛꯅ ꯄꯥꯝꯖꯕꯗꯤ ꯀꯦꯖꯨꯑꯦꯜ ꯗ꯭ꯔꯦꯁ ꯑꯁꯤ ꯄꯥꯝꯃꯤ ꯃꯁꯤ ꯑꯩꯅ ꯚꯤꯁꯥꯜꯗꯒꯤ ꯂꯩꯕ ꯌꯥꯎꯏ ꯁꯣꯔꯨꯝꯗꯒꯤ ꯂꯩ ꯑꯗꯨꯒ ꯑꯣꯟꯂꯥꯏꯟ ꯃꯥꯔꯀꯦꯇꯤꯡ ꯑꯗꯨꯝ ꯇꯧꯏ